ꯑꯩ ꯀꯣꯂꯣꯝꯅ ꯏꯕ ꯄꯥꯝꯃꯤ ꯑꯩꯅ ꯀꯣꯂꯣꯝꯅ ꯏꯕ ꯄꯥꯃꯂꯤꯕꯒꯤ ꯃꯔꯝꯗꯤ ꯑꯆꯤꯛꯄ ꯃꯐꯝ ꯑꯃꯗ ꯐꯝꯂꯒ ꯁꯩꯔꯦꯡ ꯏꯕ ꯌꯥꯏ ꯍꯥꯏꯔꯤꯕ ꯑꯁꯤ ꯂꯦꯞꯇꯣꯞꯇꯗꯤ ꯌꯥꯗꯦ ꯂꯦꯞꯇꯣꯞ ꯄꯨꯕ ꯇꯥꯔꯒꯗꯤ ꯃꯩ ꯂꯣꯏꯈꯤꯕꯁꯨ ꯌꯥꯎꯋꯤ ꯃꯥꯒꯤ ꯕꯦꯇ꯭ꯔꯤ ꯑꯣꯐ ꯇꯥꯈꯤꯕꯁꯨ ꯌꯥꯎꯋꯤ ꯃꯗꯨꯗꯨꯅ ꯌꯥꯗꯕꯅꯤ ꯄꯦꯟꯗꯗꯤ ꯃꯗꯨꯒꯤ ꯈꯨꯗꯣꯡ ꯊꯤꯅꯤꯡꯉꯥꯏ ꯑꯣꯏꯕ ꯑꯃꯇ ꯂꯩꯇꯦ ꯑꯗꯨꯒ ꯂꯦꯞꯇꯣꯞꯇ ꯏꯕ ꯇꯥꯔꯒꯗꯤ ꯃꯥꯗꯤ ꯆꯥꯍꯤ ꯑꯃ ꯑꯅꯤ ꯂꯩꯔꯒꯁꯨ ꯃꯗꯨꯒꯤ ꯏꯈ꯭꯭ꯔꯤꯕ ꯃꯐꯝ ꯏꯈꯤꯕ ꯋꯥꯍꯩꯁꯤꯡ ꯑꯗꯣ ꯑꯃꯠꯇ ꯃꯥꯡꯗꯦ ꯂꯣꯏꯅꯅ ꯍꯦꯟꯗꯣꯛ ꯍꯦꯟꯖꯤꯟ ꯑꯣꯏꯕ ꯋꯥꯍꯩ ꯁꯥꯍꯩ ꯍꯥꯞꯅꯤꯡꯕ ꯇꯥꯔꯒꯁꯨ ꯍꯥꯞꯄ ꯌꯥꯏ ꯄꯦꯟꯒꯤ ꯏꯁꯤꯡ ꯍꯩꯗꯣꯛꯈꯤꯕꯗ ꯃꯥꯒꯤ ꯃꯨꯛ ꯆꯥꯏꯊꯣꯛꯈꯤꯕ ꯕ꯭ꯂꯔ ꯆꯠꯈꯤꯕ ꯑꯗꯨꯒꯨꯝꯕ ꯈꯨꯗꯣꯡ ꯊꯤꯅꯤꯡꯉꯥꯏ ꯑꯣꯏꯕ ꯄꯣꯠꯁꯛꯁꯤꯡ ꯑꯃꯇ ꯂꯦꯞꯇꯣꯞꯇ ꯂꯩꯇꯦ ꯃꯗꯨꯅ ꯍꯧꯖꯤꯛꯀꯤ ꯃꯇꯝꯗꯗꯤ ꯑꯅꯝꯕ ꯃꯤꯅ ꯂꯦꯞꯇꯣꯞ ꯍꯥꯏꯕ ꯂꯦꯞꯇꯣꯞ ꯑꯁꯤ ꯁꯤꯖꯤꯟꯅꯔꯦ